ꯑꯩꯈꯣꯏꯒꯤ ꯃꯅꯤꯄꯨꯔꯗ ꯂꯩꯔꯤꯕ ꯁꯥꯇ꯭ꯔꯁꯤꯡꯅ ꯊꯦꯡꯅꯔꯤꯕ ꯈꯨꯗꯣꯡ ꯈꯨꯗꯣꯡꯆꯥꯗꯕꯁꯤꯗꯤ ꯑꯗꯨꯛꯀꯤ ꯃꯇꯤꯛ ꯌꯥꯝꯈ꯭ꯔꯦ ꯑꯩꯅ ꯈꯔ ꯍꯥꯏꯖꯔꯕꯗ ꯍꯧꯖꯤꯛ ꯒꯚꯔꯃꯦꯟꯒꯤ ꯒꯚꯔꯃꯦꯟ ꯁꯦꯛꯇꯔꯗ ꯂꯩꯔꯤꯕ ꯁ꯭ꯀꯨꯜ ꯀꯣꯂꯦꯁꯁꯤꯡ ꯑꯁꯤ ꯐꯤꯕꯝ ꯁꯣꯛꯊꯔꯛꯂꯦ ꯑꯗꯨꯒ ꯄ꯭ꯔꯥꯏꯕꯦꯠꯇ ꯄ꯭ꯔꯥꯏꯕꯦꯠ ꯄ꯭ꯔꯥꯏꯕꯦꯠꯁꯤꯡꯅ ꯂꯤꯡꯈꯠꯄꯤꯔꯤꯕ ꯁ꯭ꯀꯨꯜ ꯀꯣꯂꯦꯁꯁꯤꯡ ꯑꯁꯤꯅ ꯍꯦꯟꯅ ꯆꯥꯎꯈꯠꯂꯛꯄꯒꯤ ꯃꯑꯣꯡ ꯑꯃ ꯎꯔꯤ ꯑꯗꯨꯕꯨ ꯂꯩ ꯂꯩꯇ ꯂꯥꯏꯔꯕ ꯂꯥꯏꯔꯕꯅ ꯅꯝꯅ ꯇꯥꯕ ꯃꯅꯤꯄꯨꯔ ꯑꯁꯤꯗꯗꯤ ꯄ꯭ꯔꯥꯏꯕꯦꯠꯇ ꯇꯝꯕ ꯉꯝꯖꯗꯕꯁꯤꯡ ꯑꯁꯤꯗꯤ ꯍꯦꯟꯅ ꯑꯋꯥꯕ ꯑꯃ ꯑꯣꯏꯔꯤ ꯃꯁꯤ ꯒꯚꯔꯃꯦꯟꯒꯤ ꯃꯥꯏꯀꯩꯗꯒꯤ ꯍꯦꯟꯅ ꯃꯤꯠꯌꯦꯡ ꯆꯪꯕꯤꯗꯨꯅ ꯒꯚꯔꯃꯦꯟ ꯁ꯭ꯀꯨꯜꯗ ꯑꯐꯕ ꯏꯟꯁꯄꯥꯏ ꯏꯟꯐ꯭ꯔꯥꯏꯁꯇ꯭ꯔꯛꯆꯔ ꯀꯌꯥ ꯑꯃ ꯍꯥꯞꯄꯤꯗꯨꯅ ꯃ ꯈꯨꯗꯣꯡꯆꯥꯗꯕ ꯊꯦꯡꯅꯔꯤꯕ ꯃꯍꯩꯔꯣꯏꯁꯤꯡ ꯑꯁꯤꯗ ꯃꯇꯦꯡ ꯄꯥꯡꯕꯤꯅꯕ ꯃꯇꯦꯡ ꯄꯥꯡꯕꯤꯅꯕꯁꯨ ꯍꯥꯏꯖꯔꯤ